ꯑꯩꯒꯤ ꯌꯨꯝꯒꯤ ꯑꯣꯏꯅꯗꯤ ꯒꯨꯍꯥ ꯂꯩꯖꯔꯛꯇꯦ ꯑꯗꯨꯕꯨ ꯑꯩꯅ ꯎꯖꯔꯛꯄꯗ ꯕꯇꯤꯟꯗ ꯊꯧꯔꯤꯅ ꯀꯤꯔꯒ ꯕꯇꯤꯟ ꯑꯗꯨ ꯒꯨꯍꯥ ꯃꯅꯨꯡꯗ ꯊꯗꯔꯒ ꯏꯁꯤꯡ ꯆꯤꯡꯈꯠꯂꯛꯄ ꯁꯤꯖꯤꯟꯅꯕꯗꯤ ꯎꯖꯩ ꯑꯗꯨꯒ ꯑꯦꯂꯦꯛꯇ꯭ꯔꯤꯛ ꯃꯣꯇꯣꯔ ꯁꯤꯖꯤꯟꯅꯕꯗꯤ ꯑꯩ ꯆꯥꯎꯔꯥꯛꯄ ꯀꯌꯥ ꯈꯪꯖꯗꯦ